ꯉꯁꯤꯒꯤ ꯑꯩꯈꯣꯏꯒꯤ ꯃꯅꯤꯄꯨꯔꯒꯤ ꯃꯅꯤꯄꯨꯔꯒꯤ ꯃꯅꯤꯄꯨꯔꯒꯤ ꯑꯣꯏꯅ ꯑꯩꯈꯣꯏꯒꯤ ꯀꯜꯆꯔꯦꯜꯕꯨ ꯉꯥꯛꯇꯨꯅ ꯊꯝꯅꯅꯕꯒꯤꯗꯃꯛꯇ ꯑꯩꯈꯣꯏꯒꯤ ꯑꯩꯈꯣꯏꯒꯤ ꯃꯅꯤꯄꯨꯔ ꯏꯅꯥꯠ ꯀꯜꯆꯔꯦꯜ ꯉꯥꯛꯅꯅꯕꯒꯤꯗꯃꯛꯇ ꯑꯩꯈꯣꯏ ꯃꯅꯤꯄꯨꯔ ꯂꯣꯜꯒꯤ ꯂꯣꯜꯒꯤ ꯊꯧꯗꯥꯡꯁꯦ ꯑꯗꯨꯛꯀꯤ ꯃꯇꯤꯛ ꯆꯥꯎꯋꯤ ꯑꯗꯨꯛꯀꯤ ꯃꯇꯤꯛ ꯃꯔꯨ ꯑꯣꯏ ꯁꯝꯅ ꯍꯥꯏꯖꯔꯒꯗꯤ ꯑꯩꯈꯣꯏꯅ ꯑꯇꯣꯞ ꯑꯇꯣꯞꯄ ꯏꯁꯇꯦꯠꯇ ꯑꯇꯣꯞꯄ ꯑꯥꯎꯠꯁꯥꯏꯠꯇ ꯆꯠꯇꯨꯅ ꯑꯩꯈꯣꯏꯅ ꯏꯅꯥꯠꯀꯤ ꯑꯣꯏꯕ ꯏꯅꯥꯠꯀꯤ ꯑꯣꯏꯕ ꯀꯜꯆꯔꯦꯜꯒꯤ ꯑꯣꯏꯕ ꯑꯩꯈꯣꯏꯅ ꯖꯒꯣꯏ ꯏꯁꯩ ꯄꯨꯡ ꯅꯠꯇ꯭ꯔꯒ ꯁꯨꯃꯥꯡ ꯂꯤꯂꯥ ꯑꯣꯏꯔꯣ ꯁꯥꯟꯅꯕꯗꯕꯨ ꯑꯣꯏꯔꯣ ꯑꯩꯈꯣꯏꯅ ꯑꯦꯅꯤ ꯃꯐꯝ ꯑꯇꯣꯞꯄꯗ ꯆꯠꯇꯨꯅ ꯑꯩꯈꯣꯏ ꯀꯜꯆꯔꯦꯜ ꯄ꯭ꯔꯣꯒ꯭ꯔꯥꯝ ꯄꯥꯡꯊꯣꯛꯄ ꯃꯇꯝꯗ ꯑꯩꯈꯣꯏꯒꯤ ꯂꯣꯜꯁꯦ ꯑꯩꯈꯣꯏ ꯏꯁꯥꯒꯤ ꯏꯔꯣꯜ ꯑꯩꯈꯣꯏꯒꯤ ꯃꯩꯇꯩꯔꯣꯜꯁꯤꯅ ꯑꯩꯈꯣꯏꯒꯤ ꯃꯅꯤꯄꯨꯔ ꯂꯣꯜꯁꯤꯅ ꯉꯥꯡꯖꯕ ꯍꯥꯏꯕꯁꯦ ꯁꯤ ꯈ꯭ꯋꯥꯏꯗꯒꯤ ꯃꯔꯨ ꯑꯣꯏꯕ ꯑꯆꯧꯕ ꯊꯧꯗꯥꯡꯅꯤ ꯑꯩꯈꯣꯏꯒꯤ ꯏꯔꯣꯜꯁꯤꯅ ꯑꯩꯈꯣꯏꯅ ꯉꯥꯡꯉꯒ ꯁꯥꯟꯅ ꯇꯥꯔꯒꯗꯤ ꯑꯩꯈꯣꯏꯒꯤ ꯏꯔꯣꯜꯁꯤꯅ ꯉꯥꯡ ꯇꯥꯔꯒꯗꯤ ꯑꯩꯈꯣꯏꯒꯤ ꯀꯜꯆꯔꯦꯜꯗꯨꯗ ꯃꯌꯥꯝꯅ ꯑꯇꯣꯞꯄ ꯑꯥꯎꯠꯁꯥꯏꯠꯀꯤ ꯃꯤꯁꯤꯡꯅ ꯑꯦ ꯀꯔꯤꯅꯣ ꯃꯈꯣꯏꯅ ꯉꯥꯡꯉꯤꯕꯁꯦ ꯀꯔꯤ ꯍꯥꯏꯔꯤꯕꯅꯣ ꯍꯥꯏꯕꯒꯤ ꯈꯪꯅꯤꯡꯕꯒꯤ ꯃꯇꯨꯡ ꯏꯟꯅ ꯃꯈꯣꯏꯅ ꯁꯣꯏꯗꯅ ꯃꯈꯣꯏꯅ ꯑꯩꯈꯣꯏꯒꯤ ꯃꯩꯇꯩꯂꯣꯟ ꯃꯅꯤꯄꯨꯔꯒꯤ ꯏꯃꯥꯂꯣꯟꯁꯦ ꯁꯤꯕꯨ ꯁꯣꯏꯗꯅ ꯈꯪꯅꯕ ꯃꯣꯏꯁꯨ ꯇꯝꯅꯤꯡꯕ ꯄꯣꯛꯂꯛꯀꯅꯤ ꯁꯝꯅ ꯍꯥꯏꯔꯒ ꯑꯩꯈꯣꯏꯁꯨ ꯍꯤꯟꯗꯤꯗ ꯉꯥꯡꯉꯤꯕꯁꯤꯡꯗꯣ ꯍꯤꯟꯗꯤ ꯈꯪꯗ꯭ꯔꯒꯗꯤ ꯑꯩꯈꯣꯏꯁꯨ ꯀꯃꯥꯏꯅ ꯃꯣꯏꯅ ꯁꯥꯟꯅꯔꯤꯕꯗꯣ ꯈꯪꯗꯦ ꯑꯩꯈꯣꯏꯅ ꯁꯥꯟꯅꯔꯤꯕ ꯄꯣꯠꯁꯤꯁꯨ ꯃꯣꯏꯅ ꯈꯪꯅꯕ ꯁꯣꯏꯗꯅ ꯃꯈꯣꯏꯁꯨ ꯃꯅꯤꯄꯨꯔꯤ ꯃꯩꯇꯩꯂꯣꯟ ꯏꯃꯥ ꯂꯣꯟꯁꯦ ꯁꯤꯕꯨ ꯁꯣꯏꯗꯅ ꯃꯣꯏꯁꯨ ꯈꯪꯐꯝ ꯊꯣꯛꯏ

ꯑꯇꯣꯞꯄ ꯑꯩꯈꯣꯏꯒꯤ ꯃꯅꯤꯄꯨꯔꯁꯤꯗ ꯍꯤꯡꯃꯤꯟꯅꯔꯤꯕ ꯂꯩꯃꯤꯟꯅꯔꯤꯕ ꯖꯥꯇꯤ ꯈꯨꯗꯤꯡꯃꯛꯅ ꯏꯃꯥ ꯂꯣꯟꯗ ꯉꯥꯡꯅꯕ ꯑꯃꯗꯤ ꯂꯥꯏꯔꯤꯛ ꯇꯝꯕ ꯃꯇꯝꯗꯁꯨ ꯁꯤ ꯂꯧꯗꯕ ꯑꯔꯧꯕ ꯁꯞꯖꯦꯛ ꯑꯃ ꯑꯣꯏꯅ ꯍꯥꯞꯄꯤꯕ ꯑꯇꯣꯞꯄ ꯑꯦꯗꯤꯁꯟꯅꯦꯜ ꯁꯞꯖꯦꯛ ꯑꯣꯏꯅ ꯃꯩꯇꯩ ꯃꯌꯦꯛꯀꯤ ꯃꯍꯨꯠꯀ ꯑꯇꯣꯞꯄ ꯃꯌꯦꯛ ꯑꯃꯅ ꯑꯇꯣꯞꯄ ꯂꯣꯟ ꯑꯃꯅ ꯁꯤꯟꯕ ꯌꯥꯕꯁꯦ ꯁꯤ ꯇꯧꯍꯟꯗꯕ ꯍꯥꯏꯕꯁꯦ ꯈ꯭ꯋꯥꯏꯗꯒꯤ ꯃꯔꯨ ꯑꯣꯏꯅ ꯍꯥꯏꯅ ꯈꯟꯖꯩ ꯃꯔꯝꯗꯤ ꯑꯇꯣꯞꯄ ꯑꯇꯣꯞꯄ ꯃꯥꯒ ꯇꯣꯡꯉꯥꯟꯕ ꯁꯞꯖꯦꯛ ꯑꯃ ꯂꯧꯕꯅ ꯄꯥꯅꯒꯤ ꯇꯥꯔꯒꯗꯤ ꯏꯪꯂꯤꯁꯇ ꯅꯠꯇ꯭ꯔꯒ ꯑꯇꯣꯞꯄ ꯍꯤꯟꯗꯤꯗ ꯂꯧꯈꯤꯕ ꯌꯥꯏ ꯑꯗꯨ ꯂꯧꯗꯕꯤꯗ ꯏꯃꯥꯂꯣꯟꯕꯨ ꯆꯥꯎꯈꯠꯍꯟꯅꯕ ꯑꯃꯗꯤ ꯀꯜꯆꯔꯦꯜꯕꯨ ꯑꯩꯈꯣꯏꯅ ꯏꯁꯇꯦꯠꯀꯤ ꯑꯣꯏꯕ ꯀꯜꯆꯔꯦꯜꯕꯨ ꯆꯥꯎꯈꯠꯅꯅꯕꯒꯤꯗꯃꯛꯇ ꯑꯩꯈꯣꯏ ꯃꯅꯤꯄꯨꯔꯗ ꯂꯩꯔꯤꯕ ꯑꯩꯈꯣꯏ ꯇꯥꯃꯤꯟꯅꯔꯤꯕ ꯖꯥꯇꯤ ꯈꯨꯗꯤꯡꯃꯛ ꯑꯃꯗꯤ ꯃꯅꯤꯄꯨꯔ ꯁꯔꯀꯥꯔꯅ ꯁꯤꯒꯤ ꯃꯤꯠꯌꯦꯡ ꯆꯪꯐꯝ ꯊꯣꯛꯏ ꯍꯥꯏꯕꯗꯤ ꯇꯝꯃꯤꯕ ꯂꯥꯏꯔꯤꯛꯁꯦ ꯑꯩꯈꯣꯏ ꯃꯅꯤꯄꯨꯔ ꯃꯩꯇꯩ ꯃꯌꯦꯛꯁꯦ ꯁꯤꯁꯤꯅ ꯑꯦꯗꯤꯁꯟꯅꯦꯜ ꯁꯞꯖꯦꯛ ꯊꯝꯗꯕꯤꯗ ꯑꯩꯈꯣꯏ ꯃꯩꯇꯩ ꯃꯌꯦꯛꯁꯦ ꯁꯤ ꯑꯣꯏꯅ ꯂꯣꯏꯅ ꯂꯧꯕ ꯇꯝꯕ ꯑꯗꯨ ꯗꯔꯀꯥꯔ ꯑꯣꯏ ꯑꯗꯨꯃꯥꯏꯅ ꯇꯧ ꯇꯥꯔꯒꯗꯤ ꯑꯩꯈꯣꯏꯒꯤ ꯉꯁꯤꯒꯤ ꯀꯜꯆꯔꯦꯜꯁꯦ ꯑꯩꯈꯣꯏꯒꯤ ꯑꯋꯥꯡꯕ ꯊꯥꯛꯇ ꯄꯨꯈꯠꯄ ꯉꯝꯒꯅꯤ ꯍꯥꯏꯕꯁꯦ ꯑꯩꯅ ꯁꯤ ꯑꯁꯥ ꯇꯧꯖꯩ ꯁꯤ ꯊꯝꯍꯟꯅꯤꯡꯉꯤ